ꯃꯥꯡꯁꯤꯜꯂꯛꯂꯕ ꯑꯃꯁꯨꯡ ꯉꯥꯛꯇꯨꯅ ꯊꯝꯕꯗ ꯃꯊꯧ ꯇꯥꯔꯕ ꯑꯩꯈꯣꯏꯒꯤ ꯅꯥꯠꯀꯤ ꯊꯥꯡ ꯇꯥ ꯁꯥꯟꯅꯕ ꯄꯨꯡ ꯆꯣꯔꯣꯟ ꯀꯥꯡ ꯁꯥꯟꯅꯕ ꯄꯦꯅꯥ ꯈꯨꯅꯨꯡ ꯏꯁꯩꯁꯤꯡ ꯑꯁꯤ ꯉꯥꯛꯇꯨꯅ ꯊꯝꯕ ꯃꯊꯧ ꯇꯥꯏ